ꯑꯥ ꯇꯥꯏꯌꯦ ꯇꯥꯏꯌꯦ ꯍꯥꯏꯔꯛꯑꯣ ꯀꯩꯅꯣ ꯍꯟꯗꯛꯀꯤ ꯃꯣꯏ ꯀꯩꯅꯣꯗ ꯑꯣꯏꯅ ꯆꯠꯂꯨꯁꯤꯔꯣ ꯃꯣꯟꯁꯥꯡꯇꯥꯠꯈꯥꯗ ꯌꯥꯝꯅ ꯅꯨꯡꯉꯥꯏ ꯍꯥꯏꯅꯦ ꯍꯣꯏ ꯑꯗꯨ ꯀꯅꯥ ꯀꯅꯥ ꯆꯠꯁꯤꯒꯦ ꯑꯩꯈꯣꯏ ꯑꯅꯤꯈꯛꯇꯪ ꯆꯠꯁꯤꯔ ꯏꯃꯥꯟꯅꯕ ꯑꯃ ꯑꯅꯤꯁꯨ ꯍꯧꯁꯤꯟꯁꯤꯔꯥ ꯍꯥꯞꯁꯤꯜꯂꯁꯦ ꯅꯨꯃꯤꯗꯥꯡꯗ ꯑꯣꯏꯅ ꯆꯠꯁꯤꯔ ꯅꯨꯃꯤꯗꯥꯡꯗꯅꯗꯤ ꯅꯨꯡꯉꯥꯏ ꯍꯥꯏꯅꯦ ꯍꯣꯏ ꯎꯝ ꯆꯥꯛ ꯆꯥꯊꯣꯛꯑꯒ ꯑꯗꯨꯝ ꯆꯠꯂꯁꯦ ꯎꯝ ꯃꯣꯏꯗ ꯈ꯭ꯔꯤꯁꯃꯥꯁ ꯌꯥꯝ ꯅꯨꯡꯉꯥꯏ ꯍꯥꯏꯌꯦꯕ ꯑꯗꯨꯗꯤ ꯍꯌꯦꯡ ꯆꯠꯂꯝꯗꯥꯏꯗꯣ ꯑꯗꯨꯗ ꯑꯣꯏꯅ ꯄꯥꯎ ꯐꯥꯎꯅꯔꯁꯦ ꯍꯣꯏ ꯍꯣꯏ ꯑꯗꯨꯗꯤ ꯍꯣꯏ ꯍꯣꯏ